ꯑꯩꯈꯣꯏ ꯌꯨꯝꯗ ꯂꯩꯕ ꯀꯣꯟ ꯀꯣꯜꯂꯤꯛꯁꯤꯡ ꯈꯔ ꯍꯥꯏꯌꯨ ꯍꯥꯏꯔꯕꯗꯤ ꯆꯥꯎꯔꯥꯛꯅ ꯍꯥꯏꯔꯕꯗ ꯆꯐꯨ ꯎꯌꯥꯟ ꯀꯨꯀꯔ ꯈꯥꯡ ꯈꯥꯕꯩ ꯔꯥꯏꯁ ꯀꯨꯀꯔ ꯕ꯭ꯔꯥꯏꯠ ꯀꯣꯔꯐꯨ ꯆꯐꯨꯁꯤꯅ ꯑꯍꯥꯟꯕꯗ ꯑꯩꯈꯣꯏꯅ ꯆꯐꯨꯁꯤ ꯆꯥꯛ ꯊꯣꯡꯅꯕꯗ ꯑꯌꯥꯝꯕ ꯁꯤꯖꯤꯟꯅꯩ ꯎꯌꯥꯟꯁꯤꯅ ꯑꯩꯈꯣꯏꯅ ꯐꯔꯃꯦꯟꯇꯦꯠ ꯐꯨꯗ ꯉꯥꯔꯤꯒꯨꯝꯕ ꯉꯥꯒꯨꯝꯕ ꯉꯧꯕꯗ ꯑꯌꯥꯝꯕ ꯃꯇꯝꯗ ꯁꯤꯖꯟꯅ ꯁꯤꯖꯟꯅꯩ ꯀꯨꯀꯔꯁꯤꯅ ꯑꯩꯈꯣꯏꯅ ꯌꯥꯝ ꯀꯨꯏꯗꯕꯤꯗ ꯄ꯭ꯔꯦꯁꯔ ꯀꯨꯀꯔꯁꯤꯡꯁꯤꯅ ꯌꯥꯝ ꯀꯨꯏꯗꯕꯤꯗ ꯆꯥꯛ ꯌꯥꯝꯅ ꯊꯣꯠꯅꯕꯗ ꯃꯑꯣꯡꯗ ꯀꯨꯀꯔ ꯁꯤꯖꯤꯟꯅꯩ ꯑꯗꯨꯒ ꯈꯥꯕꯩꯁꯤꯅ ꯑꯩꯈꯣꯏꯅ ꯆꯥꯛ ꯊꯣꯡꯕꯗ ꯑꯩꯈꯣꯏꯅ ꯃꯨꯟꯕ ꯑꯃꯗꯤ ꯀꯃꯥꯏ ꯇꯧꯔꯒꯦ ꯌꯦꯡꯕꯒꯤ ꯁꯤꯖꯤꯟꯅꯩ ꯑꯗꯨ ꯕ꯭ꯔꯥꯏꯠꯁꯤꯅ ꯑꯩꯈꯣꯏꯅ ꯏꯁꯤꯡ ꯍꯥꯞꯅꯕ ꯑꯗꯩ ꯏꯁꯤꯡ ꯏꯁꯇꯣꯔꯦꯖ ꯌꯨꯝꯒꯤ ꯊꯝꯅꯅꯕ ꯁꯤꯖꯤꯟꯅꯩ ꯀꯣꯔꯐꯨꯁꯤꯅ ꯑꯩꯈꯣꯏꯅ ꯌꯦꯟꯖꯥꯡꯒꯨꯝꯕ ꯀꯩꯒꯨꯝꯕ ꯍꯥꯞꯅꯕꯗ ꯁꯤꯖꯤꯟꯅꯩ ꯑꯗꯨꯒ ꯔꯥꯏꯁ ꯀꯨꯀꯔꯁꯤꯅ ꯑꯩꯈꯣꯏꯅ ꯏꯂꯦꯛꯇ꯭ꯔꯤꯛꯇ ꯑꯩꯈꯣꯏꯅ ꯃꯇꯝ ꯆꯪꯗꯕꯤꯗ ꯆꯥꯛ ꯊꯣꯡꯅꯕꯩ ꯃꯑꯣꯡꯗ ꯁꯤꯖꯤꯟꯅꯩ